ꯑꯩꯅ ꯐꯥꯏꯚ ꯏꯁꯇꯥꯔ ꯍꯣꯇꯦꯜꯗꯒꯤ ꯆꯤꯛꯀꯟ ꯕꯤꯔꯌꯥꯅꯤ ꯑꯃ ꯉꯔꯥꯡ ꯉꯔꯥꯡ ꯉꯔꯥꯡ ꯑꯣꯗꯔ ꯇꯧꯈꯤꯕꯅꯦ ꯍꯧꯖꯤꯛ ꯑꯌꯨꯛꯇ ꯊꯤꯟꯕꯤꯔꯛꯑꯣ ꯍꯥꯏꯅ ꯑꯗꯣ ꯌꯧꯔꯛꯄꯗꯗꯤ ꯕꯤꯐ ꯕꯤꯔꯌꯥꯅꯤ ꯑꯣꯏꯅ ꯌꯧꯔꯛꯑꯦ ꯑꯗꯣ ꯑꯩꯗꯤ ꯕꯤꯐ ꯕꯤꯔꯌꯥꯅꯤꯗꯤ ꯆꯥꯗꯦ ꯑꯗꯨꯅ ꯆꯤꯛꯀꯟ ꯕꯤꯔꯌꯥꯅꯤꯗꯣ ꯑꯣꯏꯅ ꯊꯤꯟꯕꯤꯔꯛꯑꯣ ꯑꯗꯨꯗ ꯕꯤꯐ ꯕꯤꯔꯌꯥꯅꯤꯗꯣ ꯑꯣꯏꯅ ꯑꯃꯨꯛ ꯄꯨꯕꯤꯈ꯭ꯔꯣ